ꯑꯩꯍꯥꯛꯅ ꯇꯝꯕ ꯄꯥꯝꯂꯤꯕ ꯑꯔꯨꯕ ꯃꯊꯦꯜ ꯈꯔꯗꯤ ꯁꯥ ꯒꯨꯝꯕ ꯑꯃꯗꯤ ꯑꯩꯈꯣꯏꯒꯤ ꯁꯪꯒꯣꯝ ꯈꯦꯔ ꯒꯨꯝꯕ ꯑꯩꯈꯣꯏꯅ ꯄꯥꯛ ꯄꯥꯛꯅ ꯊꯣꯡꯗꯕ ꯑꯃꯗꯤ ꯆꯥꯗꯕ ꯃꯊꯦꯟꯁꯤꯡ ꯑꯁꯤ ꯄꯥꯝꯃꯤ ꯃꯈꯣꯏꯁꯤꯡ ꯑꯗꯨ ꯑꯔꯨꯕ ꯃꯊꯦꯟ ꯑꯣꯏꯔꯤꯕꯒꯤ ꯃꯔꯝꯗꯤ ꯑꯩꯈꯣꯏ ꯏꯃꯨꯡꯁꯤꯡꯗ ꯆꯥꯗꯕ ꯃꯔꯝꯅ ꯑꯃꯗꯤ ꯊꯣꯡꯗꯕ ꯃꯔꯝꯅ ꯑꯔꯨꯕ ꯃꯊꯦꯟꯁꯤꯡ ꯑꯣꯏꯔꯤꯕꯅꯤ